ꯁꯥ ꯌꯣꯛꯄꯗ ꯑꯩꯅ ꯍꯧꯗꯣꯡ ꯃꯆꯥ ꯑꯃ ꯌꯣꯛꯂꯛꯈꯤ ꯌꯥꯝ ꯄꯤꯛꯅ ꯌꯥꯝ ꯄꯤꯛꯅ ꯑꯩꯅ ꯃꯥꯕꯨ ꯄꯨꯔꯛꯈꯤ ꯑꯗ ꯑꯩꯅ ꯌꯥꯝ ꯅꯨꯡꯁꯤꯅ ꯃꯥꯕꯨ ꯌꯣꯛꯑꯦ ꯑꯗꯨ ꯄꯤꯛꯏꯉꯩꯗ ꯃꯣꯏ ꯃꯄꯥꯟ ꯏꯄꯥꯟ ꯊꯣꯛꯄ ꯈꯣꯠꯄꯁꯦ ꯀꯌꯥ ꯈꯪꯗꯕꯅꯤꯅ ꯑꯗꯨꯅ ꯑꯩꯅ ꯃꯄꯥꯟꯗ ꯕꯣꯛꯁ ꯑꯃꯗ ꯂꯩꯉꯣꯏꯒꯨꯝꯕ ꯀꯩꯒꯨꯝꯕ ꯍꯥꯞꯆꯜꯂꯒ ꯃꯥꯒꯤ ꯑꯗꯨꯒꯨꯝꯕꯗꯣ ꯊꯝꯃꯒ ꯃꯥꯕꯨ ꯑꯗꯨꯗ ꯍꯩꯅꯍꯜꯂꯦ ꯑꯗꯨ ꯃꯥ ꯃꯁꯥꯅ ꯀꯣꯟꯅꯗꯤ ꯃꯊꯪꯗꯒꯤꯗꯤ ꯃꯁꯥꯅ ꯈꯪꯅ ꯑꯗꯨꯝ ꯑꯗꯨꯒꯨꯝꯕꯗꯣ ꯃꯄꯥꯟ ꯏꯄꯥꯟ ꯊꯣꯛꯄ ꯈꯣꯠꯄꯁꯨ ꯑꯗꯨꯝ ꯊꯣꯛꯑꯒ ꯃꯁꯥꯅ ꯇꯧꯖꯩ ꯑꯗ ꯃꯥꯒꯤ ꯆꯥꯕ ꯊꯛꯄꯁꯨ ꯌꯥꯝ ꯆꯦꯛꯁꯤꯟꯅ ꯄꯤꯖꯕꯤ ꯀꯩꯒꯤꯅꯣꯗꯤ ꯃꯥ ꯄꯤꯛꯏꯃꯤꯅ ꯄꯤꯖꯕꯗꯨꯗ ꯑꯩꯈꯣꯏꯅ ꯑꯍꯦꯟꯕ ꯄꯤꯖꯔꯗꯤ ꯃꯁꯥ ꯉꯝꯃꯣꯏ ꯃꯕꯨꯛ ꯅꯨꯡꯉꯥꯏꯔꯣꯏꯅ ꯃꯥꯒꯤ ꯍꯧꯗꯣꯡꯒꯤ ꯑꯣꯏꯕ ꯆꯤꯟꯖꯥꯛ ꯑꯗꯨꯒꯨꯝꯕꯗꯣ ꯄꯤꯖꯕꯤ ꯑꯗꯩ ꯁꯨꯝ ꯃꯥꯅ ꯆꯥꯎꯔꯛꯑ ꯃꯇꯨꯡꯗꯗꯤ ꯑꯩꯈꯣꯏꯅ ꯑꯃꯨꯛꯀ ꯃꯥꯒꯤ ꯍꯤꯗꯥꯛ ꯀꯥꯞꯀꯗꯕ ꯃꯥꯕꯨ ꯄꯤꯖꯒꯗꯕ ꯍꯤꯗꯥꯛ ꯑꯗꯨꯒ ꯃꯁꯥꯗ ꯂꯩꯕ ꯃꯍꯤꯛꯀꯨꯝꯕ ꯀꯔꯤꯒꯨꯝꯕ ꯑꯗꯨꯒꯨꯝꯕꯗꯣ ꯀꯣꯛꯅꯅꯕꯒꯤ ꯃꯥꯒꯤ ꯄꯥꯎꯗꯔꯒꯨꯝꯕ ꯀꯔꯤꯒꯨꯝꯕ ꯑꯗꯨꯒꯨꯝꯕꯗꯣ ꯑꯩꯈꯣꯏꯅ ꯆꯥꯏꯔꯒ ꯏꯔꯨ ꯃꯥꯏꯊꯖꯔꯒ ꯃꯥꯕꯨ ꯂꯨꯅ ꯅꯥꯟꯅ ꯊꯝꯕꯤ ꯑꯗꯣ ꯃꯥꯒꯤ ꯃꯇꯝꯗꯨꯗ ꯀꯥꯞꯀꯗꯕ ꯍꯤꯗꯥꯛꯁꯨ ꯑꯩꯈꯣꯏꯅ ꯑꯗꯨꯝ ꯀꯥꯞꯄꯤ ꯑꯗꯨꯗꯩꯗꯤ ꯁꯨꯝ ꯀꯨꯏꯅ ꯂꯩꯔꯛꯄꯗꯩꯗꯤ ꯃꯥꯁꯨ ꯑꯍꯜ ꯑꯣꯏꯁꯜꯂꯛꯄꯗꯨꯗ ꯃꯥꯁꯨ ꯑꯗꯨꯝ ꯂꯩꯈꯤꯗ꯭ꯔꯦ ꯃꯥ ꯂꯩꯇꯕꯗꯨ ꯌꯥꯝ ꯅꯨꯡꯉꯥꯏꯇꯦ ꯃꯥꯕꯨ ꯌꯥꯝ ꯃꯤꯁ ꯇꯧꯏ